ꯁꯥ ꯁꯟ ꯌꯣꯛꯄ ꯃꯇꯝꯗ ꯃꯇꯝꯗ ꯑꯩꯅ ꯈ꯭ꯋꯥꯏꯗꯒꯤ ꯅꯨꯡꯉꯥꯏꯇꯕ ꯃꯥꯌꯣꯛꯅꯔꯤꯕꯁꯤꯗꯤ ꯃꯇꯝ ꯃꯇꯝꯗꯨꯒꯤ ꯑꯣꯏꯕ ꯂꯥꯏꯅꯥ ꯖꯥꯠ ꯖꯥꯠ ꯊꯣꯔꯛꯇꯨꯅ ꯑꯩꯅ ꯇꯧꯔꯤꯕ ꯕꯤꯖꯤꯅꯦꯁ ꯑꯗꯨꯕꯨ ꯁꯥ ꯁꯟ ꯂꯥꯏꯅꯥꯁꯤꯡ ꯑꯗꯨꯅ ꯃꯔꯝ ꯑꯣꯏꯗꯨꯅ ꯁꯥ ꯁꯟꯗ ꯑꯃꯥꯡ ꯑꯇꯥ ꯑꯃꯥꯡ ꯑꯇꯥ ꯊꯣꯛꯇꯨꯅ ꯂꯥꯏꯅꯥ ꯀꯌꯥ ꯑꯃ ꯄꯣꯛꯇꯨꯅ ꯁꯥ ꯁꯟ ꯑꯗꯨꯕꯨ ꯁꯤꯍꯟ ꯁꯤꯍꯟꯈꯤ ꯑꯗꯨꯒ ꯑꯩ ꯕꯤꯖꯤꯅꯦꯁ ꯑꯗꯨꯁꯨ ꯌꯥꯝ ꯊꯤꯅ ꯗꯥꯎꯟ ꯑꯣꯏꯍꯟꯈꯤ ꯑꯗꯨꯒ ꯃꯈꯣꯏ ꯑꯗꯨꯕꯨ ꯑꯩꯅ ꯀꯩꯅꯣ ꯃꯇꯧ ꯀꯔꯝꯅ ꯅꯥꯍꯜꯂꯣꯏ ꯅꯥꯍꯟꯒꯅꯤ ꯈꯜꯂꯛꯄ ꯈꯜꯂꯛꯄ ꯃꯇꯝꯗ ꯃꯅꯥꯛ ꯅꯛꯄ ꯚꯦꯇꯅꯔꯤ ꯑꯃꯗ ꯇꯥꯅꯖꯔꯒ ꯑꯩꯅ ꯃꯗꯨꯗ ꯊꯣꯛꯀꯗꯧꯗꯣ ꯍꯥꯟꯅ ꯄ꯭ꯔꯤꯚꯦꯟꯁꯟ ꯂꯧꯍꯧꯕ ꯑꯣꯏꯅ ꯀꯔꯤ ꯍꯤꯗꯥꯛ ꯂꯥꯡꯊꯛ ꯄꯤꯖꯗꯨꯅ ꯃꯈꯣꯏꯕꯨ ꯌꯥꯝꯅ ꯄ꯭ꯔꯣꯇꯦꯛꯁꯟ ꯑꯣꯏꯕ ꯃꯑꯣꯡꯗ ꯊꯝꯃꯒ ꯄꯣꯠ ꯑꯗꯨꯨꯕꯨ ꯄꯣꯠꯁꯤꯡ ꯑꯗꯨꯕꯨ ꯌꯥꯝ ꯏꯝꯄ꯭ꯔꯨꯞ ꯁꯥꯁꯤꯡ ꯑꯗꯨꯕꯨ ꯏꯝꯄ꯭ꯔꯨꯞ ꯑꯣꯏꯍꯟ ꯑꯣꯏꯍꯜꯂꯤ ꯑꯣꯏꯍꯟꯕ ꯉꯝꯃꯤ ꯑꯗꯨꯒ ꯑꯩꯍꯥꯛꯅ ꯎꯖꯈꯤꯕ ꯃꯇꯝꯗ ꯁꯥ ꯑꯩꯈꯣꯏꯅ ꯅꯨꯡꯁꯤꯅ ꯌꯣꯛꯆꯔꯤꯕ ꯄꯦꯠꯁꯤꯡ ꯑꯁꯤꯕꯨ ꯃꯤꯑꯣꯏꯕꯒꯤ ꯆꯤꯟꯖꯥꯛ ꯑꯣꯏꯅ ꯃꯈꯣꯏ ꯑꯣꯟꯊꯣꯛꯄꯤꯔꯒ ꯅꯨꯡꯁꯤ ꯅꯨꯡꯁꯤ ꯂꯩꯇꯅ ꯍꯥꯠꯇꯣꯛꯄꯤꯈꯤꯗꯅ ꯍꯥꯠꯇꯣꯛꯄꯤꯕ ꯑꯃꯗꯤ ꯃꯈꯣꯏꯕꯨ ꯐꯨꯕꯤ ꯇꯝꯊꯤꯅ ꯐꯨꯕꯤꯕ ꯈꯣꯠꯄꯤꯕ ꯑꯩꯈꯣꯏꯗ ꯌꯥꯝ ꯅꯨꯡꯉꯥꯏꯇꯕ ꯑꯃ ꯐꯥꯎꯖꯩ